ꯑꯣ ꯑꯣ ꯑꯣꯖꯥ ꯑꯗꯨꯗꯤ ꯆꯤꯔꯨꯒꯤ ꯂꯝꯗꯨꯗ ꯃꯐꯝꯗꯨꯗꯅꯦ ꯑꯣꯖꯥꯁꯨ ꯂꯥꯛꯄꯤꯔꯣ ꯀꯣ ꯑꯗꯨꯗꯅꯦ ꯑꯩꯈꯣꯏ ꯑꯅꯤ ꯊꯦꯡꯅꯔꯁꯤ ꯑꯗꯨꯗ ꯑꯩꯁꯨ ꯂꯥꯛꯀꯦ ꯎꯝ ꯑꯗꯨꯒ ꯍꯣꯏ ꯍꯣꯏ ꯍꯣꯏ ꯍꯣꯏ ꯄꯥꯡꯖꯒꯦ ꯄꯥꯡꯖꯒꯦ ꯇꯧꯕꯤꯔꯛꯑꯣ ꯊꯝꯃꯦ